ꯏꯪ ꯂꯤꯁꯤꯡ ꯑꯅꯤꯒ ꯑꯃ ꯆꯩꯆꯠ ꯃꯉꯥ ꯊꯥ ꯅꯤꯄꯥꯟ ꯏꯪ ꯂꯤꯁꯤꯡ ꯑꯅꯤ ꯆꯩꯆꯠ ꯑꯍꯨꯝ ꯊꯥ ꯇꯔꯨꯛ ꯏꯪ ꯂꯤꯁꯤꯡ ꯑꯃꯒ ꯆꯃꯥꯄꯟꯒ ꯃꯩꯗ꯭ꯔꯥ ꯃꯔꯤ ꯆꯩꯆꯠ ꯇꯔꯦꯠ ꯊꯥ ꯅꯤꯄꯥꯟ ꯏꯪ ꯂꯤꯁꯤꯡ ꯑꯅꯤꯒ ꯀꯨꯟꯍꯨꯝꯗꯣꯏ